ꯉꯥ ꯐꯥꯕꯒꯤ ꯃꯇꯥꯡꯗ ꯑꯇꯣꯞꯄ ꯃꯤꯌꯣꯏꯁꯤꯡꯅ ꯈꯪꯂꯣꯏꯗꯕꯁꯤꯡ ꯍꯥꯏꯔꯒꯗꯤ ꯑꯩꯈꯣꯏꯅ ꯂꯩꯔꯤꯕ ꯃꯐꯝ ꯑꯁꯤꯗꯤ ꯖꯒꯥꯁꯦ ꯑꯩꯈꯣꯏꯒꯤ ꯕꯤꯂꯦꯖ ꯑꯣꯏꯕ ꯈꯨꯡꯒꯪꯒꯤ ꯖꯒꯥ ꯑꯣꯏꯕꯅꯤ ꯑꯗꯨꯒ ꯑꯇꯣꯞꯄ ꯃꯤꯅ ꯂꯥꯛꯑꯒ ꯉꯥ ꯑꯃ ꯍꯦꯛꯇ ꯐꯥꯒꯦꯅ ꯑꯩꯈꯣꯏꯒꯤ ꯏꯁꯤꯠꯐꯝ ꯑꯃꯗꯤ ꯄꯨꯈ꯭ꯔꯤ ꯈꯣꯡꯕꯥꯟ ꯑꯁꯤꯅꯆꯤꯡꯕ ꯀꯌꯥꯗ ꯀꯨꯝꯃꯒ ꯉꯥ ꯐꯥꯔꯨꯁꯦꯅ ꯑꯩꯈꯣꯏꯗ ꯍꯧꯔꯛꯄ ꯃꯇꯝꯗ ꯑꯩꯈꯣꯏꯅ ꯉꯥ ꯐꯥꯕ ꯅꯪꯗꯤ ꯍꯩꯔꯝꯃꯣꯏ ꯅꯣꯏꯗꯤ ꯁꯤꯇꯤꯗꯒꯤ ꯂꯥꯛꯄꯅꯤꯅ ꯑꯩꯈꯣꯏꯁꯤꯗꯤ ꯂꯋꯥꯏꯅꯤ ꯒꯥꯎꯅꯤ ꯕꯤꯂꯦꯖꯅꯤ ꯁꯤꯒꯨꯝꯕ ꯍꯥꯏꯕ ꯈꯦꯠꯅꯕ ꯈꯔ ꯂꯩꯕꯅꯤꯅ ꯋꯥꯍꯩꯗꯣ ꯍꯥꯏꯕ ꯃꯇꯝꯗ ꯍꯦꯛ ꯍꯩꯅꯤꯅ ꯍꯥꯏꯕ ꯑꯗꯨꯒ ꯀꯨꯝꯃꯒ ꯏꯁꯤꯠꯄ ꯍꯩꯔꯝꯗꯕꯒꯨꯝꯕ ꯉꯥ ꯐꯥꯕ ꯍꯩꯇꯕ ꯑꯗꯨꯒꯨꯝꯕ ꯑꯩꯈꯣꯏꯒꯤ ꯉꯥ ꯐꯥꯕ ꯍꯩꯕ ꯑꯩꯈꯣꯏꯗ ꯁꯝꯅ ꯍꯥꯏꯔꯀꯥꯟꯗ ꯑꯗꯨꯒꯨꯝꯕ ꯑꯃꯥꯡꯕ ꯀꯌꯥ ꯂꯥꯛꯄ ꯁꯤꯒꯨꯝꯕꯁꯤ ꯌꯥꯝꯅ ꯊꯦꯡꯅꯩ ꯑꯗꯨꯒ ꯁꯣꯍꯣꯔꯗ ꯂꯩꯔꯤꯕ ꯃꯤꯌꯣꯏꯁꯤꯡꯁꯦ ꯃꯁꯤꯅ ꯉꯥ ꯐꯥꯕ ꯑꯩꯈꯣꯏꯒꯤ ꯈꯨꯗꯣꯡꯆꯗꯕ ꯑꯗꯩ ꯍꯩꯇꯕ ꯃꯌꯥꯝ ꯂꯩꯔꯤꯕꯁꯤꯅ ꯃꯣꯏꯗ ꯄꯥꯠ ꯑꯗꯒꯤ ꯄꯕ꯭ꯂꯤꯛ ꯄꯣꯟ ꯑꯩꯈꯣꯏꯒꯤ ꯏꯔꯝ ꯅꯥꯂꯥ ꯑꯩꯈꯣꯏ ꯗ꯭ꯔꯦꯅꯦꯖ ꯁꯤꯒꯨꯝꯕꯁꯦ ꯑꯩꯈꯣꯏꯒꯤ ꯃꯔꯝ ꯆꯥꯅ ꯐꯖꯅ ꯑꯩꯈꯣꯏꯒꯤ ꯂꯩꯇꯕꯅ ꯃꯔꯝ ꯑꯣꯏꯔꯒ ꯐꯥꯝ ꯑꯦꯟ ꯐꯥꯝ ꯑꯩꯈꯣꯏꯒꯤ ꯐꯥꯝ ꯇꯧꯕ ꯃꯌꯥꯝ ꯂꯩ ꯑꯗꯨꯒꯨꯝꯕ ꯗꯨ ꯁꯤꯇꯤꯒꯤ ꯑꯦꯔ꯭ꯌꯥꯗꯗꯤ ꯑꯗꯨꯝꯕꯗꯨ ꯂꯩꯇꯦ ꯑꯩꯈꯣꯏꯒꯤ ꯕꯤꯂꯦꯖ ꯂꯋꯥꯏ ꯁꯨꯝꯕ ꯒꯥꯎꯗꯗꯤ ꯌꯥꯝꯅ ꯑꯗꯨꯒꯨꯝꯕ ꯐꯦꯁꯤꯂꯤꯇꯤꯖ ꯂꯩꯕꯅꯤꯅ ꯉꯥ ꯐꯥꯕ ꯍꯩꯕꯒꯤ ꯈꯨꯗꯣꯡꯆꯥꯕꯁꯦ ꯑꯩꯈꯣꯏꯒꯤ ꯕꯤꯂꯦꯖ ꯈꯨꯡꯒꯪꯗ ꯂꯩꯔꯤꯔ ꯃꯤꯁꯤꯡꯁꯤꯅ ꯌꯥꯝ ꯍꯦꯜꯂꯤ ꯑꯇꯣꯞꯄ ꯁꯤꯇꯤꯗꯒꯤ ꯂꯥꯛꯄ ꯃꯃꯥꯏ ꯏꯝꯐꯥꯜ ꯑꯦꯔꯤꯌꯥꯗꯒꯤ ꯂꯥꯛꯄ ꯁꯝꯅ ꯍꯥꯏꯔꯀꯥꯟꯗ ꯑꯗꯨꯒꯨꯝꯕ ꯀꯌꯥ ꯑꯁꯦ ꯁꯤꯅ ꯈꯔ ꯍꯩ ꯇꯕ ꯑꯣꯏꯅ ꯂꯩ ꯑꯗꯨꯅ ꯂꯩꯔꯤꯁꯤꯅꯤ ꯑꯩꯈꯣꯏꯅ ꯈꯪꯕ ꯅꯣꯂꯦꯁ ꯍꯥꯏꯔꯒꯗꯤ ꯉꯥ ꯐꯥꯕꯒꯤ ꯃꯇꯥꯡꯗ ꯑꯩꯈꯣꯏꯒꯤ ꯃꯐꯝꯁꯤꯡ ꯍꯥꯏꯔꯒꯗꯤ ꯃꯁꯤꯅꯤ